ꯍꯥꯂꯣ ꯑꯥ ꯃꯣꯔꯦꯒꯤ ꯇ꯭ꯔꯦꯚꯦꯜꯂꯔꯒꯤ ꯀꯩꯗꯣ ꯅꯠꯇ꯭ꯔꯣ ꯑꯥ ꯃꯣꯔꯦꯁꯤ ꯍꯥꯏꯗꯤ ꯋꯦꯗꯔ ꯅꯨꯡꯉꯥꯏꯕ꯭ꯔꯥ ꯋꯦꯗꯔ ꯍꯥꯏꯗꯤ ꯀꯣꯏꯔꯛꯄ ꯃꯇꯝ ꯅꯨꯡꯉꯥꯏꯕ꯭ꯔꯥ ꯃꯇꯝꯁꯦ ꯀꯔꯝꯕ ꯃꯇꯝꯗ ꯑꯣꯏꯗꯣꯔꯤꯅꯣ ꯍꯥꯏꯕꯗꯤ ꯀꯔꯝꯕ ꯊꯥꯗ ꯑꯣꯏꯗꯣꯔꯤꯅꯣ

ꯑꯗꯨ ꯑꯣꯏꯔꯁꯨ ꯁꯨꯝ ꯂꯥꯛꯄ ꯌꯥꯕꯒꯤ ꯇꯟꯖꯥꯗꯤ ꯏꯔꯩ ꯂꯩꯇ꯭ꯔꯦ ꯑꯗꯣ ꯄꯣꯠꯁꯦ ꯍꯥꯏꯕꯗꯤ ꯌꯣꯡꯆꯥꯛꯀꯨꯝꯕ ꯀꯩꯒꯂꯣꯏꯅ ꯍꯥꯏꯕꯗꯤ ꯃꯥꯒꯤ ꯃꯃꯜꯒꯨꯝꯕ ꯑꯗꯨꯒꯨꯝꯕꯗꯤ ꯑꯁꯨꯝ ꯈꯪꯕꯤꯕ꯭ꯔꯥ

ꯑꯗꯣ ꯁꯨꯝ ꯃꯥꯒꯤ ꯌꯣꯡꯆꯥꯛꯁꯦ ꯄ꯭ꯔꯥꯏꯁꯦ ꯀꯌꯥ ꯁꯨꯝ ꯂꯩꯒꯦ ꯑꯣ ꯑꯗꯣ ꯑꯇꯩ ꯄꯣꯠꯇꯤ ꯂꯧꯕ ꯌꯥꯔꯔꯣꯏ ꯌꯥꯔꯣꯏꯗꯕ꯭ꯔꯥ ꯀꯔꯝ ꯇꯧꯏ

ꯐꯔꯦ ꯐꯔꯦ ꯑꯗꯨꯗꯤ ꯌꯥꯝ ꯅꯨꯡꯉꯥꯏꯖꯔꯦ ꯑꯗꯨꯗꯤ